ꯑꯩꯅ ꯍꯤꯡꯅꯕꯒꯤꯗꯃꯛꯇ ꯂꯥꯏꯔꯤꯛ ꯇꯝꯅ ꯇꯝꯅ ꯑꯩ ꯄꯥꯔꯠ ꯇꯥꯏꯝ ꯖꯣꯕ ꯑꯣꯏꯅ ꯑꯉꯥꯡ ꯇ꯭ꯋꯤꯁꯟ ꯇꯥꯛꯏ ꯑꯗꯨꯒ ꯁ꯭ꯀꯨꯜ ꯑꯃꯁꯨ ꯄꯨꯔꯤ ꯄꯨꯟꯁꯤꯒꯤ ꯋꯥꯔꯦꯞ ꯑꯃ ꯑꯣꯏꯅ ꯑꯩꯅ ꯑꯣꯖꯥ ꯑꯣꯏꯕꯁꯤ ꯄꯥꯝꯕꯅ ꯑꯉꯥꯡ ꯂꯣꯏꯅꯕꯁꯤ ꯍꯧꯖꯤꯛꯇꯒꯤ ꯑꯗꯨꯝ ꯍꯧꯔꯒ ꯂꯣꯏꯅꯔꯦ ꯑꯗꯨꯒ ꯁ꯭ꯀꯨꯜ ꯑꯃꯗꯁꯨ ꯑꯩ ꯄꯥꯔꯠ ꯇꯥꯏꯝ ꯖꯣꯕ ꯑꯃ ꯑꯣꯏꯅ ꯁ꯭ꯀꯨꯜ ꯑꯃꯁꯨ ꯄꯨꯔꯤ